ꯑꯩꯈꯣꯏꯁꯤꯒꯤ ꯂꯝꯗꯝꯁꯤꯗ ꯃꯔꯨ ꯑꯣꯏꯅ ꯂꯝ ꯀꯣꯏꯕꯁꯤꯡꯅ ꯆꯠꯄ ꯌꯥꯕ ꯃꯐꯝ ꯍꯥꯏꯕ ꯇꯥꯔꯒꯗꯤ ꯌꯥꯝꯅ ꯃꯔꯨ ꯑꯣꯏꯕ ꯑꯩꯈꯣꯏ ꯈꯣꯡꯖꯣꯝꯒꯤ ꯋꯥꯔ ꯁꯤꯃꯤꯇ꯭ꯔꯤꯁꯤ ꯑꯁꯤ ꯆꯠꯄ ꯌꯥꯏ ꯃꯁꯤꯗ ꯑꯩꯈꯣꯏ ꯃꯩꯇꯩ ꯃꯄꯥ ꯃꯄꯨꯁꯤꯡꯅ ꯑꯩꯈꯣꯏ ꯂꯩꯔꯤꯕ ꯃꯌꯥꯝꯁꯤꯅ ꯑꯩꯈꯣꯏꯒꯤ ꯄꯥꯡꯒꯜ ꯊꯧꯅꯥ ꯈꯛꯇꯪ ꯑꯩꯈꯣꯏ ꯂꯩꯕꯥꯛꯑꯁꯤ ꯉꯥꯛꯆꯗꯣꯏꯅꯤꯅ ꯑꯩꯈꯣꯏ ꯑꯄꯨꯟꯕꯒꯤ ꯁꯛꯇꯝ ꯑꯃ ꯁꯥꯒꯠꯂꯝꯕꯒꯤ ꯑꯁꯤꯒꯨꯝꯕ ꯌꯥꯝꯅ ꯐꯖꯕ ꯃꯐꯝ ꯑꯃꯅꯤ ꯑꯗꯨꯅ ꯃꯁꯤ ꯑꯩꯈꯣꯏ ꯃꯔꯨ ꯑꯣꯏꯅ ꯂꯝ ꯀꯣꯏꯕꯁꯤꯡꯒꯤꯗꯃꯛꯇ ꯑꯩꯈꯣꯏ ꯀꯔꯤ ꯍꯥꯏꯒꯅꯤ ꯆꯠꯄ ꯌꯥꯕ ꯃꯔꯨ ꯑꯣꯏꯕ ꯃꯐꯝ ꯍꯥꯏꯕ ꯇꯥꯔꯒꯗꯤ ꯑꯩꯈꯣꯏ ꯈꯣꯡꯖꯣꯝ ꯋꯥꯔ ꯑꯁꯤ ꯃꯐꯝꯁꯤꯅꯤ